ꯆꯥꯛꯆꯥ ꯍꯩꯖꯥꯒꯤ ꯈꯥꯡ ꯑꯃꯨꯕ ꯐꯦꯡꯕꯗ ꯑꯩꯈꯣꯏꯒꯤ ꯌꯨꯝꯗ ꯁꯥꯕ ꯁꯦꯝꯖꯕ ꯄꯥꯎꯗꯔ ꯑꯃꯅ ꯍꯥꯟꯅ ꯇꯩꯊꯣꯛꯂꯒ ꯏꯁꯤꯡꯅ ꯑꯃꯨꯛ ꯐꯖꯅ ꯆꯥꯝꯊꯣꯛꯄꯤꯕꯗ ꯍꯥꯟꯅꯒꯤ ꯂꯩꯖꯔꯤꯕ ꯑꯩꯈꯣꯏꯒꯤ ꯀꯣꯟ ꯐꯦꯡꯅꯕ ꯑꯦꯅꯤ ꯄꯥꯝꯕꯩ ꯑꯃꯅ ꯇꯧꯕꯗ ꯑꯗꯨꯝꯃꯛ ꯌꯥꯝꯅ ꯁꯦꯡꯅ ꯀꯣꯛꯄ ꯉꯝꯃꯤ